ꯑꯩꯅ ꯑꯥꯃꯥꯖꯣꯟꯗꯒꯤ ꯇꯤ ꯁꯥꯔꯠ ꯑꯃ ꯂꯧꯕꯅꯦ ꯑꯗꯨꯕꯨ ꯅꯍꯥꯟꯋꯥꯏ ꯗꯦꯋꯥꯂꯤꯒꯤ ꯑꯣꯐꯔ ꯂꯥꯛꯄꯗ ꯂꯧꯕꯅꯦ ꯑꯗꯨ ꯇꯤ ꯁꯥꯔꯠꯇꯨ ꯏꯪ ꯏꯪ ꯂꯥꯎꯋꯤ ꯂꯤꯠꯄ ꯀꯥꯟꯗ ꯌꯥꯝꯅꯁꯨ ꯐꯖꯩ ꯑꯗꯨꯕꯨ ꯃꯣꯔꯦꯗꯗꯤ ꯀꯥꯍꯦꯟꯅ ꯁꯥꯕ ꯑꯣꯏꯕꯅꯤꯅ ꯃꯌꯥꯝꯅꯁꯨ ꯌꯥꯝ ꯄꯥꯝꯅꯩ ꯑꯗꯨꯕꯨ ꯌꯥꯝꯅ ꯂꯧꯁꯤꯟꯕꯗꯤ ꯌꯥꯕꯅꯦ ꯌꯥꯝ ꯏꯪ ꯏꯪ ꯂꯥꯎꯕꯅꯤꯅ ꯌꯥꯝ ꯆꯥꯅꯕꯁꯨ ꯑꯣꯏꯔꯦ ꯈꯣꯡꯒ꯭ꯔꯥꯎꯒ ꯄꯥꯕ ꯀꯥꯟꯗ ꯑꯗꯨꯕꯨ ꯏꯃꯥꯟꯅꯕꯤꯁꯤꯡꯁꯨ ꯍꯥꯏꯔꯛꯂꯒꯗꯤ ꯑꯩꯁꯨ ꯂꯧꯕꯤꯒꯅꯤ ꯑꯗꯨꯅ ꯌꯥꯝ ꯐꯩ ꯀ꯭ꯋꯥꯂꯤꯇꯤꯁꯨ ꯌꯥꯝꯅ ꯐꯩ ꯂꯤꯠꯄꯗꯁꯨ ꯌꯥꯝ ꯏꯪ ꯏꯪ ꯂꯥꯎꯋꯤ ꯌꯥꯝ ꯐꯖꯩ ꯌꯥꯝ ꯅꯨꯡꯉꯥꯏꯖꯩ ꯑꯗꯨꯒꯤ ꯐꯤꯗꯣ ꯐꯪꯕꯁꯦ ꯑꯇꯩ ꯃꯐꯝꯗꯗꯤ ꯐꯪꯒꯅꯦ ꯍꯥꯏꯕꯒꯤ ꯊꯥꯖꯕ ꯂꯪꯇꯦ